ꯍꯜꯂꯣ ꯁꯤ ꯁꯪꯒꯣꯝ ꯌꯣꯟꯕꯗꯨ ꯑꯣꯏꯕꯤꯔꯕ꯭ꯔꯣ ꯁꯪꯒꯣꯝ ꯁꯪꯒꯣꯝꯁꯤ ꯀꯔꯤꯒꯤꯅꯣ ꯍꯟꯗꯛꯇꯤ ꯃꯃꯟ ꯌꯥꯝ ꯇꯥꯡꯂꯤꯁꯤꯕꯣ ꯑꯗꯨ ꯍꯥꯟꯅꯗꯤ ꯌꯥꯡꯈꯩꯗ ꯂꯧꯕꯅꯤ ꯍꯧꯖꯤꯛꯇꯤ ꯍꯨꯝꯐꯨ ꯌꯧꯈ꯭ꯔꯤꯁꯤꯕꯨ

ꯑꯋꯥꯠꯄꯁꯤ ꯀꯔꯤꯁꯨ ꯂꯩꯇ꯭ꯔꯦ ꯃꯃꯟ ꯍꯥꯟꯅꯗꯤ ꯌꯥꯡꯈꯩꯗ ꯌꯣꯜꯂꯝꯂꯕ ꯍꯧꯖꯤꯛ ꯍꯨꯝꯐꯨꯗ ꯌꯣꯟꯕꯗꯣ ꯑꯗꯨꯒꯤꯗꯨꯒꯤ ꯍꯥꯏꯅꯤꯡꯗꯅ ꯑꯣ ꯊꯝꯖꯔꯒꯦ ꯑꯗꯨꯗꯤ